ꯑꯗꯨ ꯑꯩꯈꯣꯏꯒꯤ ꯀ꯭ꯂꯤꯅꯤꯡ ꯇꯧꯕ ꯁꯦꯡꯗꯣꯛꯄꯁꯦ ꯁꯤꯁꯤꯅ ꯑꯦꯠꯂꯤꯁ ꯋꯥꯟ ꯃꯦꯖꯔ ꯍꯦꯗꯦꯛ ꯍꯥꯏꯇꯥꯔꯦ ꯑꯩꯈꯣꯏꯒꯤ ꯊꯪꯅꯕ ꯑꯩ ꯈꯛꯇꯪꯅ ꯅꯥꯜꯂꯒꯁꯨ ꯌꯥꯗꯕ ꯀꯦꯁ ꯂꯥꯛꯄꯅ ꯊꯪꯅꯕꯁꯤꯡꯅꯁꯨ ꯅꯥꯟꯗꯕ ꯌꯥꯗꯕ ꯃꯐꯝ ꯃꯌꯥꯝ ꯑꯃ ꯌꯥꯎꯛꯔꯤ ꯑꯗꯨꯒ ꯊꯪꯅꯕꯁꯤꯡꯗ ꯆꯪꯕꯗ ꯆꯪꯉꯒ ꯁꯦꯡꯗꯣꯛꯄꯗ ꯅꯨꯡꯉꯥꯏꯇꯕ ꯃꯐꯝ ꯃꯌꯥꯝ ꯑꯃꯁꯨ ꯂꯩ ꯑꯗꯨꯅ ꯍꯥꯟꯅꯅ ꯊꯥꯡꯅ ꯁꯦꯡꯉꯝꯕ ꯑꯗꯣ ꯍꯧꯖꯤꯛꯅ ꯆꯥꯎꯈꯠꯂꯛꯄꯒꯤ ꯃꯣꯔꯗꯟꯒꯤ ꯃꯇꯨꯡꯏꯟꯅ ꯑꯩꯒꯤꯁꯨ ꯃꯦꯁꯤꯟ ꯑꯃ ꯂꯩꯖꯔꯦ ꯑꯣꯟꯂꯥꯏꯟꯗꯒꯤ ꯑꯩꯈꯣꯏꯒꯤ ꯒ꯭ꯔꯥꯁ ꯀꯠꯇꯔ ꯃꯦꯁꯤꯟ ꯁꯤꯖꯤꯟꯅꯔꯒ ꯑꯩ ꯁꯨꯃꯥꯡꯒꯤ ꯂꯣꯟ ꯒ꯭ꯔꯥꯁ ꯀꯠꯇꯤꯡ ꯏꯁꯥꯅ ꯇꯧꯖꯕ ꯑꯁꯤꯅꯆꯤꯡꯕ ꯃꯐꯝ ꯃꯐꯝꯗ ꯑꯩꯈꯣꯏꯒꯤ ꯐꯤꯅꯥꯏꯜ ꯇꯤꯟ ꯀꯥꯡ ꯄꯥꯏꯁꯤꯜꯂꯛꯇꯅꯕ ꯆꯥꯏꯊꯣꯛꯄ ꯑꯁꯤꯅꯆꯤꯡꯕ ꯑꯩ ꯑꯩꯒꯤ ꯁꯔꯥꯎꯟꯗꯤꯡꯁꯤꯡꯗ ꯇꯠꯇꯅ ꯇꯣꯏꯅ ꯇꯧꯏ ꯑꯗꯨꯒ ꯑꯩꯈꯣꯏꯒꯤ ꯑꯃꯣꯠ ꯑꯀꯥꯏ ꯏꯁꯤꯡ ꯐꯠꯇꯕ ꯏꯔꯝ ꯅꯂꯥ ꯑꯩꯈꯣꯏꯒꯤ ꯂꯩꯕꯁꯤꯡꯁꯦ ꯁꯦꯗꯣꯛꯏ ꯇꯣꯏꯅ ꯀ꯭ꯂꯤꯟ ꯑꯣꯏꯅꯕ ꯑꯗꯨꯝ ꯃꯔꯝꯗꯤ ꯃꯣꯠꯂꯤꯕ ꯃꯇꯤꯛ ꯍꯦꯟꯅ ꯍꯦꯟꯅ ꯑꯩꯈꯣꯏꯒꯤ ꯀꯟꯇꯥꯃꯤꯅꯦꯇꯦꯠ ꯋꯥꯇꯔ ꯑꯣꯏꯔꯛꯑꯒꯗꯤ ꯄꯣꯠꯇꯣ ꯂꯣꯏꯅꯃꯛ ꯐꯠꯇꯕ ꯃꯈꯜ ꯃꯌꯥꯝ ꯑꯃ ꯊꯣꯛꯂꯛꯄ ꯌꯥꯕꯅꯤ ꯃꯔꯝ ꯑꯣꯏꯔꯒꯅ ꯂꯨꯅ ꯅꯥꯟꯅ ꯑꯌꯥꯝꯕ ꯃꯇꯝ ꯑꯩ ꯊꯝꯃꯤ